ꯍꯣꯏ ꯑꯩꯈꯣꯏꯗꯤ ꯑꯥꯌꯨꯔꯚꯦꯗꯤꯛꯁꯤꯗ ꯑꯩꯈꯣꯏ ꯑꯗꯨꯒꯨꯝꯕꯅ ꯌꯨꯁ ꯇꯧꯔꯒ ꯁꯤꯖꯤꯟꯅꯔꯒ ꯂꯩ ꯑꯩꯈꯣꯏ ꯌꯨꯝꯗ ꯗꯥꯛꯇꯔꯒꯨꯟꯗꯁꯨ ꯃꯔꯛꯇ ꯆꯠꯄ ꯉꯝꯗꯕ ꯃꯇꯝ ꯂꯩ ꯃꯇꯝ ꯐꯪꯗꯕꯒꯤ ꯑꯩꯈꯣꯏꯗꯤ ꯑꯗꯨꯝ ꯑꯌꯨꯔꯚꯦꯗꯤꯛ ꯍꯤꯗꯥꯛ ꯑꯣꯏꯅ ꯁꯤꯖꯤꯟꯅꯔꯒ ꯂꯩꯕꯅꯦ ꯃꯌꯥꯝꯁꯤ ꯁꯦꯅꯥꯄꯇꯤ ꯀꯥꯔꯣꯡ ꯃꯌꯥꯝ ꯑꯗꯨꯝ ꯑꯥꯌꯨꯔꯚꯦꯗꯤꯛ ꯍꯤꯗꯥꯛ ꯆꯥꯕꯅꯦ ꯑꯩꯈꯣꯏ ꯐꯦꯃꯤꯂꯤꯁꯨ ꯃꯌꯥꯝ ꯑꯥꯔꯨꯚꯦꯗꯤꯛ ꯍꯣꯃꯣꯄꯊꯤ ꯑꯗꯨꯒꯨꯝꯕ ꯑꯗꯨꯝ ꯌꯨꯁ ꯁꯤꯖꯤꯟꯅꯩ ꯐꯕ ꯈꯪꯉꯦ ꯑꯩꯈꯣꯏꯗꯤ ꯍꯣꯁꯄꯤꯇꯥꯜ ꯗꯣꯛꯇꯔꯒꯤ ꯍꯤꯗꯛꯁꯨ ꯃꯔꯛꯇꯗꯤ ꯆꯥꯕ ꯑꯗꯨ ꯐꯕ ꯈꯪꯗꯕꯒꯤ ꯑꯩꯈꯣꯏ ꯑꯗꯨꯝ ꯑꯥꯌꯨꯔꯚꯦꯗꯤꯛ ꯑꯣꯏꯅ ꯁꯤꯖꯤꯟꯅꯔꯒ ꯂꯩꯕꯅꯦ